ꯃꯁꯤꯒꯤ ꯆꯥꯔꯖꯔꯁꯦ ꯌꯥꯝꯅ ꯐꯕ ꯑꯗꯨꯒꯨꯝꯕ ꯆꯥꯔꯖꯔ ꯑꯃꯗꯤ ꯑꯣꯏꯔꯝꯗ꯭ꯔꯦ ꯃꯁꯤꯗ ꯆꯥꯔꯖꯁꯨ ꯃꯔꯛ ꯃꯔꯛꯇ ꯈꯪꯡꯄꯤ ꯄꯤꯕ ꯃꯔꯛ ꯃꯔꯛꯇ ꯁꯨꯡꯆꯪ ꯆꯪꯗꯕ ꯑꯁꯤꯒꯨꯝꯕ ꯑꯗꯨꯒ ꯃꯁꯤꯅ ꯆꯥꯔꯖ ꯇꯧꯕ ꯐꯣꯟꯁꯦ ꯐꯣꯟꯁꯨ ꯌꯥꯝ ꯁꯥꯕ ꯑꯁꯤꯒꯨꯝꯕ ꯑꯁꯤ ꯊꯦꯡꯅꯩ ꯑꯗꯨꯅ ꯁꯤ ꯆꯥꯔꯖꯔ ꯑꯁꯦ ꯑꯃꯔꯣꯝꯗ ꯃꯥꯔꯀꯦꯠꯇ ꯌꯣꯟꯗꯕꯅ ꯐꯒꯅꯤ ꯍꯥꯏꯅ ꯈꯜꯂꯤ ꯑꯗꯨꯅ ꯀꯅꯥꯒꯨꯝꯕ ꯀꯅꯥꯒꯨꯝꯕꯤꯅ ꯆꯥꯔꯖꯔ ꯂꯩꯒꯦ ꯍꯥꯏꯕ ꯃꯇꯝꯗꯁꯨ ꯁꯤꯒꯤ ꯁꯤꯒꯨꯝꯕ ꯕ꯭ꯔꯦꯟꯗꯦꯗ ꯄꯣꯠ ꯅꯠꯇꯕꯁꯦ ꯂꯧꯕꯤꯗꯅꯕ

ꯑꯩꯅ ꯈꯟꯕꯗ ꯁꯤꯖꯤꯟꯅꯐꯝ ꯂꯩ ꯁꯤꯒꯤ ꯀꯝꯄꯅꯤꯁꯦ ꯑꯩꯈꯣꯏꯅ ꯁꯤꯖꯤꯟꯅꯗꯕꯅ ꯐꯩ ꯍꯥꯏꯕꯁꯦ ꯑꯩꯅ ꯃꯌꯥꯝꯗ ꯍꯥꯏꯖꯅꯤꯡꯉꯤ ꯑꯗꯨꯅ ꯃꯁꯤ ꯍꯥꯟꯅ ꯑꯩꯅ ꯂꯧꯔꯝꯕ ꯆꯥꯔꯖꯔ ꯕ꯭ꯔꯦꯟꯗꯦꯗ ꯑꯣꯏꯕ ꯆꯥꯔꯖꯔꯁꯤꯡꯗꯤ ꯌꯥꯝ ꯐꯩ ꯑꯗꯨꯕꯨ ꯃꯥꯔꯀꯦꯠꯇ ꯑꯩꯅ ꯂꯧꯒꯦ ꯍꯥꯏꯕ ꯃꯇꯝꯗ ꯐꯪꯗꯕ ꯃꯔꯝ ꯑꯣꯏꯔꯒ ꯑꯩꯒꯤ ꯁꯤꯒꯤ ꯄꯣꯠꯁꯤ ꯂꯧꯕ ꯃꯇꯝꯗ ꯁꯤꯒꯤ ꯅꯨꯡꯉꯥꯏꯇꯕ ꯁꯤꯒꯤ ꯄ꯭ꯔꯣꯕ꯭ꯂꯦꯝ ꯏꯁꯨ ꯃꯌꯥꯝꯁꯦ ꯑꯩꯅ ꯈꯪꯕ ꯉꯝꯃꯤ ꯑꯗꯨꯅ ꯑꯩ ꯁꯤ ꯃꯤꯌꯥꯝꯅ ꯈꯪꯖꯗ꯭ꯔꯒꯁꯨ ꯑꯩꯅ ꯑꯦꯛꯁꯄꯤꯔꯤꯌꯦꯟꯁ ꯑꯣꯏꯔꯒ ꯃꯁꯤꯒꯤ ꯄ꯭ꯔꯗꯛꯁꯦ ꯁꯤꯒꯤ ꯀꯝꯄꯅꯤꯁꯦ ꯌꯥꯝ ꯐꯠꯇꯦ ꯁꯤꯒꯤ ꯀꯝꯄꯅꯤꯁꯦ ꯌꯥꯔꯒꯗꯤ ꯃꯤꯌꯥꯝꯅ ꯂꯧꯕꯤꯗꯅ ꯑꯩꯅꯁꯨ ꯁꯤꯌꯔ ꯇꯧꯖꯔꯤ ꯑꯁꯤꯒꯤ ꯄ꯭ꯔꯗꯛꯁꯦ ꯌꯥꯔꯒꯗꯤ ꯂꯧꯕ ꯃꯤ ꯂꯩꯔꯒꯁꯨ ꯅꯣꯏꯉꯣꯟꯗ ꯁꯤꯖꯤꯟꯅꯐꯝ ꯅꯨꯡꯉꯥꯏꯔꯣꯏ ꯂꯩꯗꯕ ꯂꯩꯒꯗꯧꯕ ꯃꯤ ꯑꯣꯏꯔꯁꯨ ꯁꯤꯒꯤ ꯀꯝꯄꯅꯤꯁꯦ ꯂꯧꯕꯤꯗꯅꯕ ꯑꯩꯅ ꯃꯌꯥꯝꯗ ꯁꯤꯌꯔ ꯇꯧꯖꯕꯅꯤ ꯑꯗꯨꯅ ꯑꯁꯤ ꯀꯝꯄꯅꯤꯕꯨ ꯃꯨꯊꯠꯀꯦ ꯍꯥꯏꯕꯗꯤ ꯅꯠꯇꯦ ꯑꯗꯨꯕꯨ ꯁꯤꯒꯤ ꯄꯣꯠꯁꯦ ꯌꯥꯝꯅ ꯕ꯭ꯔꯦꯟꯗꯦꯗ ꯑꯣꯏꯗ꯭ꯔꯦ ꯌꯥꯝꯅ ꯅꯨꯡꯉꯥꯏꯇ꯭ꯔꯦ ꯁꯤꯖꯤꯟꯅꯕ ꯐꯣꯟꯗꯁꯨ ꯁꯣꯛꯀꯗꯕ ꯑꯗꯨꯒ ꯑꯩꯈꯣꯏꯒꯤ ꯐꯥꯏꯅꯥꯟꯁꯤꯌꯦꯜꯗꯁꯨ ꯁꯣꯛꯀꯗꯕ ꯑꯩꯈꯣꯏꯅ ꯂꯩꯕ ꯃꯇꯝꯗ ꯑꯐꯕ ꯕ꯭ꯔꯦꯟꯗꯦꯗ ꯄꯣꯠꯁꯦ ꯂꯧꯔꯒ ꯁꯤꯖꯤꯟꯅꯕ ꯃꯇꯝꯗ ꯑꯩꯈꯣꯏꯒꯤ ꯐꯥꯏꯅꯥꯟꯁꯤꯌꯦꯜꯗꯁꯨ ꯃꯇꯦꯡ ꯑꯣꯏꯒꯅꯤ ꯑꯗꯨꯒ ꯐꯣꯟꯗꯁꯨ ꯌꯥꯝꯅ ꯁꯣꯛꯂꯣꯏ ꯑꯗꯨꯅ ꯁꯤꯒꯨꯝꯕ ꯁꯤꯒꯤ ꯄꯣꯠ ꯑꯁꯦ ꯑꯩꯈꯣꯏꯅ ꯂꯧꯗꯕꯤꯗ ꯑꯁꯤꯒꯤ ꯄꯣꯠꯁꯤ ꯁꯤꯖꯤꯟꯅꯔꯗꯤ ꯐꯣꯟꯗꯁꯨ ꯁꯣꯛꯄ ꯑꯗꯨꯒ ꯆꯥꯔꯖꯔ ꯂꯩꯕꯒꯤ ꯄꯩꯁꯥꯁꯨ ꯇꯤꯡꯕ ꯑꯁꯤꯅ ꯑꯁꯤꯒꯤ ꯄꯣꯠꯁꯤꯒꯤ ꯄ꯭ꯔꯗꯛꯁꯦ ꯐꯠꯇꯦ ꯍꯥꯏꯕꯁꯦ ꯃꯤꯌꯥꯝꯗ ꯑꯩ ꯁꯤꯌꯔ ꯇꯧꯖꯔꯤ